ꯑꯥ ꯍꯂꯣ ꯑꯥ ꯑꯧ ꯃꯥꯅꯦ ꯍꯣꯏ ꯅꯪꯅ ꯀꯅꯥ ꯑꯣꯏꯕꯤꯔꯕ ꯑꯧ ꯑꯗꯨꯝ ꯍꯥꯡꯉꯦ ꯍꯧꯖꯤꯛꯀꯥꯟ ꯑꯣ ꯑꯣ ꯑꯥ ꯑꯥ ꯅꯣꯏꯒꯤꯁꯦ ꯕꯥꯔꯗꯦꯒꯤꯔꯣ ꯅꯠꯇ꯭ꯔꯒ ꯋꯦꯗꯤꯡ ꯑꯥ ꯑꯥ ꯎꯝ ꯑꯗꯣ ꯅꯣꯏ ꯑꯥ ꯎꯝ ꯍꯣꯏ ꯂꯩꯒꯅꯤ ꯑꯧ ꯑꯧ ꯍꯣꯏ ꯍꯣꯏ ꯍꯣꯏ ꯎꯝ ꯎꯝ ꯑꯥ ꯔꯦꯠ ꯚꯦꯜꯚꯦꯠ ꯑꯗꯣ ꯍꯧꯖꯤꯛꯇꯤ ꯂꯩꯗꯤ ꯂꯩꯇꯦꯕꯀꯣ ꯔꯦꯠ ꯚꯦꯜꯚꯦꯠꯁꯦ ꯑꯩꯈꯣꯏ ꯑꯣꯔꯗꯔ ꯇꯧꯗꯤ ꯇꯧꯈ꯭ꯔꯦ ꯑꯗꯨ ꯍꯌꯦꯡ ꯅꯠꯇ꯭ꯔꯒ ꯍꯪꯆꯤꯠꯇꯤ ꯂꯥꯛꯇꯤ ꯂꯥꯛꯀꯅꯤ ꯍꯥꯏꯌꯦꯕ ꯑꯗꯨ ꯅꯣꯏꯁꯦ ꯀꯩꯗꯧꯉꯩꯒꯨꯝ ꯑꯣ ꯑꯣ ꯑꯣ ꯑꯣ ꯍꯣꯏ ꯍꯣꯏ ꯑꯗꯨꯗꯤ ꯀꯥꯏꯗꯦ ꯑꯥ ꯔꯦꯠ ꯚꯦꯜꯚꯦꯠ ꯎꯝ ꯑꯥ ꯑꯥ ꯍꯣꯏ ꯍꯣꯏ ꯍꯣꯏ ꯗꯤꯖꯥꯏꯟꯗꯤ ꯑꯩꯈꯣꯏꯅꯗꯤ ꯑꯗꯨꯝ ꯅꯣꯏꯅ ꯗꯤꯖꯥꯏꯟ ꯑꯄꯥꯝꯕꯗꯣ ꯑꯗꯨꯗꯨ ꯑꯗꯨꯝ ꯍꯥꯞꯄꯤꯕ ꯌꯥꯏꯌꯦ ꯗꯤꯖꯥꯏꯟꯕꯨꯗꯤ ꯀꯥꯏꯗꯦ ꯎꯝ ꯑꯧ ꯍꯣꯏ ꯍꯣꯏ ꯍꯣꯏ ꯍꯣꯏ ꯋꯦꯗꯤꯡꯒꯤ ꯒꯥꯎꯟꯒꯤꯗꯣ ꯀꯣ ꯎꯝ ꯑꯣ ꯀꯦꯛꯅ ꯁꯦꯝꯕꯗꯨꯀꯣ ꯌꯥꯕꯨꯗꯤ ꯌꯥꯅꯤ ꯑꯗꯣ ꯆꯠꯄꯗꯨꯗ ꯒꯥꯔꯤꯗꯣ ꯍꯥꯏꯗꯤ ꯂꯦꯡꯉꯗꯤ ꯑꯗꯨꯝ ꯇꯥꯒꯦꯔꯥꯅ ꯈꯟꯕ ꯑꯩꯅꯀꯣ ꯎꯝ ꯑꯣ ꯎꯝ ꯍꯣꯏ ꯍꯣꯏ ꯌꯥꯅꯤ ꯌꯥꯅꯤ ꯀꯥꯏꯗꯦ ꯑꯗꯨ ꯑꯥ ꯑꯣ ꯍꯣꯏ ꯍꯣꯏ ꯍꯣꯏ ꯑꯥ ꯎꯝ ꯎꯝ ꯎꯝ ꯍꯣꯏ ꯑꯗꯨ ꯋꯦꯗꯤꯡꯒꯤꯗꯨꯗ ꯑꯗꯨꯝ ꯀꯩꯁꯨ ꯍꯥꯏꯗꯤ ꯃꯤꯒꯤ ꯃꯤꯡ ꯏꯔꯦꯗꯅ ꯁꯄꯣꯁ ꯂꯥꯏꯛ ꯁꯣꯂꯝꯅꯤ ꯋꯦꯠꯁ ꯑꯕ꯭ꯔꯥꯍꯝ ꯍꯥꯏꯁꯤꯔꯥ ꯑꯗꯨꯃꯥꯏꯅ ꯏꯕꯒꯨꯝꯅꯀꯣ ꯑꯗꯨꯒꯨꯝꯕꯗꯤ ꯎꯝ ꯎꯝ ꯀꯅꯥꯅꯦꯕ ꯑꯣ ꯍꯣꯏ ꯍꯣꯏ ꯍꯣꯏ ꯑꯣ ꯍꯣꯏ ꯍꯣꯏ ꯌꯥꯏ ꯌꯥꯏ ꯎꯝ ꯍꯣꯏ ꯌꯥꯏ ꯑꯗꯣ ꯅꯣꯏꯒꯤꯁꯦ ꯑꯗꯨꯝ ꯋꯦꯗꯤꯡ ꯅꯨꯃꯤꯠꯇꯨꯗ ꯑꯗꯨꯗꯤ ꯑꯗꯨꯝ ꯂꯥꯛꯀꯗꯧꯕꯅꯤꯅ ꯑꯗꯨꯗ ꯑꯣꯏꯅ ꯑꯗꯨꯝ ꯄꯨꯕꯤꯔꯛꯑꯒꯦ ꯎꯝ ꯎꯝ ꯑꯥ ꯑꯥ ꯑꯥ ꯑꯧ ꯍꯣꯏ ꯍꯣꯏ ꯍꯣꯏ ꯎꯝ ꯎꯝ

ꯎꯝ ꯑꯥ ꯑꯧ ꯑꯧ ꯎꯝ ꯑꯥ ꯎꯝ ꯍꯣꯏ ꯍꯣꯏ ꯌꯥꯅꯤ ꯎꯝ ꯎꯝ ꯑꯗꯨꯗꯤ ꯎꯝ ꯎꯝ ꯍꯣꯏ ꯍꯣꯏ ꯑꯗꯨꯗꯤ ꯑꯗꯨꯗꯤ ꯚꯦꯜꯚꯦꯠꯇꯨ ꯄꯨꯔꯛꯈ꯭ꯔꯕ ꯃꯇꯨꯡꯗ ꯑꯩꯅ ꯅꯉꯣꯟꯗ ꯑꯗꯨꯝ ꯄꯨꯔꯛꯈ꯭ꯔꯦ ꯍꯥꯏꯔꯗꯤ ꯍꯥꯏꯔꯛꯑꯒꯦ ꯎꯝ ꯎꯝ ꯍꯣꯏ ꯄꯦꯃꯦꯟꯗꯨꯁꯨ ꯑꯗꯨꯝ ꯄꯨꯔꯛꯑꯒ ꯑꯗꯨꯗ ꯑꯗꯨꯝ ꯄꯦ ꯇꯧ ꯑꯗꯨꯗꯤ ꯀꯦꯛꯀꯨꯝꯕꯁꯤꯗꯤ ꯑꯗꯨꯝ ꯑꯩꯈꯣꯏꯉꯣꯟꯗꯩ ꯑꯣꯔꯗꯔ ꯇꯧꯔꯅꯤꯗꯅꯀꯣ ꯎꯝ ꯑꯗꯨ ꯑꯣꯏꯔꯗꯤ ꯑꯗꯨꯝ ꯑꯩꯈꯣꯏꯁꯨ ꯂꯥꯛꯑꯒ ꯑꯗꯨꯗ ꯑꯗꯨꯝ ꯅꯣꯏꯉꯣꯟꯗ ꯄꯨꯂꯞ ꯄꯤꯔꯒꯦ ꯑꯗꯨꯏ ꯅꯨꯃꯤꯠꯇ ꯑꯣꯏꯅꯀꯣ ꯎꯝ ꯎꯝ ꯎꯝ ꯎꯝ ꯍꯣꯏ ꯍꯣꯏ ꯌꯦꯡꯉꯒꯦ ꯑꯗꯨꯗꯤ ꯎꯝ ꯍꯣꯏ ꯍꯣꯏ ꯑꯗꯨꯗꯤ ꯎꯝ ꯊꯝꯃꯒꯦ ꯎꯝ ꯍꯣꯏ ꯍꯣꯏ ꯍꯣꯏ ꯑꯥ ꯎꯝ ꯍꯣꯏ ꯍꯣꯏ ꯍꯣꯏ ꯎꯝ